ꯍꯜꯂꯣ ꯅꯪꯒꯤ ꯅꯄꯥꯗꯨ ꯀꯔꯝ ꯍꯥꯏꯅ ꯂꯩꯈꯤꯗꯕꯅꯣ ꯑꯗꯨꯒ ꯅꯪꯒꯤ ꯑꯣꯐꯤꯁꯇꯗꯤ ꯃꯣꯏꯒꯤ ꯔꯦꯖꯤꯁꯇꯔꯗꯤ ꯗꯦꯠ ꯁꯥꯔꯇꯤꯐꯤꯀꯦꯠꯀꯤ ꯔꯦꯖꯤꯁꯇꯔꯗꯤ ꯇꯧꯕ꯭ꯔꯥ ꯇꯧꯈꯤꯗꯕ꯭ꯔꯥ ꯇꯧꯈꯤꯗꯕ ꯑꯣꯏꯔꯗꯤ ꯑꯗꯨꯝ ꯍꯥꯏꯕꯤꯔꯛꯑꯣ